ꯆꯥꯛ ꯆꯥꯔꯦ ꯆꯥꯛ ꯁꯦ ꯑꯦꯟꯓꯥꯡꯁꯦ ꯉꯁꯤꯗꯤ ꯀꯩꯅꯣ ꯄꯣꯡ ꯍꯋꯥꯏꯒ ꯁꯦꯕꯣꯠꯀ ꯊꯣꯡꯉꯦ ꯍꯣꯏ ꯍꯣꯏ ꯆꯥꯛ ꯁꯦꯝꯃꯒ ꯏꯆꯥꯒꯤꯕꯨ ꯀꯩꯗꯧꯟ ꯊꯥꯔꯛꯑꯣꯏꯗꯣꯏꯅꯣ ꯊꯥꯔꯛꯑꯒ ꯂꯣꯏꯔꯦꯅꯦ ꯑꯣ ꯃꯃꯥꯖꯨꯅꯦ ꯀꯩꯅꯦ ꯅꯍꯥꯟꯋꯥꯏꯗꯤ ꯌꯥꯝꯅ ꯇꯧꯔꯛꯄꯅꯦ ꯑꯗꯨꯕꯀꯣ ꯑꯗꯨꯏ ꯆꯍꯤ ꯅꯍꯥ ꯑꯣꯏꯔꯤꯉꯩꯗꯗꯤ ꯌꯥꯝꯅ ꯇꯧꯔꯛꯑꯦ ꯑꯗꯒꯤ ꯀꯨꯟꯃꯉꯥ ꯀꯨꯟꯇꯔꯨꯛ ꯑꯗ꯭ꯋꯥꯏꯗꯗꯤ ꯑꯗꯣ ꯍꯧꯖꯤꯛꯅꯅꯦ ꯆꯍꯤꯁꯦ ꯈꯤꯇꯪ ꯅꯤꯐꯨꯒ ꯁꯨꯒꯠꯂꯛꯑꯕꯅꯤꯅꯅꯦ ꯈꯤꯇꯪꯁꯨ ꯊꯥꯗꯣꯛꯑꯦ ꯈꯨꯠꯁꯦ ꯂꯦꯡꯖꯨꯝꯁꯤ ꯅꯥꯗꯅꯅꯦ ꯀꯩꯅꯣ ꯇꯧꯗ꯭ꯔꯦ ꯀꯌꯥ ꯁꯨꯗ꯭ꯔꯦꯕ ꯑꯗꯣ ꯑꯩꯈꯣꯏꯅ ꯆꯥꯎꯔꯛꯄꯗꯗꯤ ꯉꯁꯥꯡꯁꯦ ꯐꯖꯅ ꯐꯧꯗꯣꯛꯑꯦꯗꯅ ꯉꯁꯥꯡꯁꯦ ꯐꯖꯅ ꯐꯧꯗꯣꯛꯑꯒ ꯀꯪꯍꯜꯂꯦ ꯑꯗꯨꯒꯤ ꯃꯇꯨꯡꯗ ꯀꯪꯍꯜꯂꯀꯥꯟꯗ ꯑꯩꯈꯣꯏꯒꯤ ꯀꯩꯅꯣ ꯃ ꯊꯨꯝ ꯃꯣꯔꯣꯛꯁꯨ ꯑꯗꯨꯝ ꯊꯥꯛꯄꯁꯨ ꯌꯥꯎꯋꯦ ꯑꯗꯨ ꯁꯨꯔꯅꯤ ꯁꯨꯔꯅꯤ ꯌꯥꯝꯅ ꯃꯨꯟꯅ ꯌꯥꯝꯅ ꯀꯨꯞꯅ ꯁꯨꯔꯅꯤ ꯑꯃꯨꯛꯇꯪꯗ ꯁꯨꯕꯅꯗꯤ ꯂꯣꯏꯕ ꯉꯝꯗꯦ ꯑꯗꯨꯒ ꯈꯔ ꯀꯩꯅꯣ ꯇꯧꯅ ꯑꯃꯨꯛ ꯁꯨꯔꯦꯗꯅ ꯑꯗꯨꯒ ꯊꯝꯃꯒ ꯅꯣꯡ ꯅꯤꯅꯤ ꯑꯃ ꯇꯧꯔꯒ ꯑꯃꯨꯛ ꯁꯨꯕ ꯑꯗꯨꯃꯥꯏ ꯇꯧꯔꯒ ꯃꯨꯟꯅ ꯁꯣꯏꯔꯕ ꯃꯇꯨꯡꯗ ꯑꯩꯈꯣꯏꯒꯤ ꯃꯔꯣꯏ ꯑꯩꯈꯣꯏꯒꯤ ꯃꯅꯝ ꯅꯨꯡꯁꯤꯅꯕ ꯃꯔꯣꯏ ꯇꯤꯜꯍꯧ ꯃꯅꯥ ꯀꯔꯤ ꯀꯔꯥꯒꯁꯨ ꯑꯗꯨꯝ ꯌꯨꯝꯒꯤ ꯆꯥꯅꯕꯗꯤ ꯑꯗꯨꯝ ꯍꯥꯎꯅꯕꯗꯣ ꯃꯈꯟ ꯃꯈꯜ ꯑꯗꯨꯝ ꯊꯥꯛꯑꯦ ꯑꯗꯨꯏꯗꯨꯒ ꯑꯗꯨꯃꯥꯏꯅ ꯁꯦꯝꯃꯦ ꯅꯪ ꯍꯌꯦꯡ ꯊꯣꯂꯛꯑꯀꯥꯟꯗ ꯇꯝꯕꯤꯔꯒꯦ ꯊꯣꯛ ꯇꯧꯕꯁꯦ ꯍꯥꯏꯕꯗꯤ ꯌꯥꯝꯅ ꯍꯦꯟꯅꯗꯤ ꯀꯌꯥꯝ ꯀꯨꯏꯅ ꯊꯝꯕꯤ ꯑꯩꯈꯣꯏ ꯑꯗꯨꯝ ꯀꯩꯊꯦꯟꯗꯁꯨ ꯑꯗꯨꯝ ꯊꯥꯗꯣꯛꯑꯦ ꯆꯥꯁꯨ ꯑꯗꯨꯝ ꯆꯥꯊꯣꯛꯑꯕꯅꯤꯅ ꯌꯥꯝꯅ ꯍꯦꯟꯅꯁꯨ ꯀꯩꯊꯦꯟꯒꯤ ꯑꯣꯏꯅꯗꯤꯀꯣ ꯌꯥꯝꯅ ꯍꯦꯟꯅ ꯑꯈꯣꯏꯅ ꯀꯔꯕꯥꯔꯁꯦ ꯆꯥꯎꯅ ꯇꯧꯔꯨꯗ꯭ꯔꯦ ꯑꯗꯨꯒ ꯌꯨꯝꯒꯤ ꯆꯥꯅꯕ ꯈꯣꯠꯅꯕ ꯀꯩ ꯀꯥ ꯇꯧꯕꯅꯤꯅꯅꯦ ꯀꯩꯅꯣ ꯇꯧꯗꯦ ꯀꯌꯥꯝ ꯀꯨꯏꯅ ꯊꯝꯕ ꯑꯗꯨꯕꯨ ꯅꯨꯃꯤꯠ ꯁꯨꯔꯕ ꯃꯇꯨꯡꯗꯒꯤꯗꯤ ꯑꯗꯨꯝ ꯀꯨꯏꯅ ꯊꯝꯕꯗꯤ ꯌꯥꯏ ꯍꯥꯏ ꯑꯗꯣ ꯀꯨꯏꯅ ꯊꯝꯃꯒꯁꯨ ꯄꯣꯠꯁꯦ ꯃꯥꯒꯤ ꯃ ꯃꯇꯝ ꯑꯃ ꯂꯩꯗꯅꯥ ꯆꯥꯍꯧꯔꯒꯅ ꯍꯥꯟꯅ ꯍꯥꯎꯕ ꯍꯥꯏꯗꯣ ꯅꯨꯃꯤꯠ ꯇꯔꯥꯅꯤꯃꯨꯛ ꯀꯔꯤꯃꯨꯛꯇꯤ ꯑꯗꯨꯝ ꯊꯝꯕꯗ ꯀꯩꯁꯨꯕꯨ ꯀꯥꯏꯗꯦꯗ ꯍꯣꯏ ꯍꯣꯏ ꯍꯣꯏ ꯍꯣꯏ ꯊꯝꯃꯦ